ꯉꯁꯤ ꯑꯩꯈꯣꯏꯒꯤ ꯏꯔꯝꯗꯝ ꯀꯪꯂꯩꯄꯥꯛ ꯃꯅꯤꯄꯨꯔ ꯍꯥꯏꯅ ꯈꯪꯅꯔꯤꯕ ꯂꯝꯗꯝ ꯑꯁꯤꯒꯤ ꯏꯁꯥꯒꯤ ꯑꯣꯏꯕ ꯄꯨꯋꯥꯔꯤ ꯍꯤꯁꯇ꯭ꯔꯤ ꯃꯄꯨꯡ ꯐꯥꯕ ꯑꯃ ꯍꯧꯖꯤꯛ ꯐꯥꯎꯕ ꯂꯩꯇ꯭ꯔꯤ ꯍꯥꯏꯅ ꯂꯧꯕ ꯌꯥꯏ ꯑꯗꯨꯕꯨ ꯃꯇꯝ ꯈꯔꯒꯤ ꯃꯃꯥꯡꯗ ꯀꯪꯂꯩꯄꯥꯛꯀꯤ ꯄꯨꯋꯥꯔꯤ ꯍꯥꯏꯅ ꯀꯧꯕ ꯂꯥꯏꯔꯤꯛ ꯑꯃꯗꯤ ꯄꯨꯊꯣꯛꯄꯤꯈ꯭ꯔꯦ ꯃꯁꯤꯃꯛꯅ ꯃꯄꯨꯡ ꯐꯥꯕ ꯂꯥꯏꯔꯤꯛ ꯑꯗꯨꯃꯛꯇꯤ ꯑꯣꯏꯗꯦ ꯑꯗꯨꯕꯨ ꯁꯨꯡꯂꯩ ꯂꯩꯇꯕꯕꯨꯗꯤ ꯑꯃ ꯂꯩꯕꯅ ꯐꯩ ꯍꯥꯏꯕ ꯋꯥꯈꯜꯂꯣꯟꯗ ꯄꯨꯊꯣꯛꯄꯤꯔꯛꯄꯅꯤ ꯂꯥꯏꯔꯤꯛ ꯑꯁꯤ ꯂꯥꯏꯔꯤꯛ ꯑꯁꯤ ꯄꯥꯔꯨꯕꯗ ꯑꯩꯈꯣꯏꯒꯤ ꯍꯧꯈ꯭ꯔꯕ ꯃꯃꯥꯡꯆꯠꯀꯤ ꯑꯩꯈꯣꯏꯒꯤ ꯃꯇꯝꯗꯒꯤ ꯍꯥꯏ ꯇꯥꯔꯦ ꯁꯤꯒꯨꯝꯕ ꯀꯥꯟꯅꯔꯕ ꯄꯣꯠ ꯃꯌꯥꯝ ꯑꯃ ꯂꯥꯏꯔꯤꯛꯁꯤꯗ ꯌꯥꯎꯕ ꯐꯡꯉꯤ ꯑꯩꯈꯣꯏꯒꯤ ꯂꯥꯏꯒꯤ ꯃꯇꯝ ꯑꯗꯒꯤ ꯑꯩꯈꯣꯏꯒꯤ ꯅꯨꯡꯒꯤ ꯖꯨꯛꯀꯤ ꯃꯇꯝ ꯑꯩꯈꯣꯏꯒꯤ ꯑꯥꯏꯔꯟ ꯌꯣꯠꯀꯤ ꯁꯤꯖꯤꯟꯅꯔꯛꯄ ꯑꯁꯤꯅꯆꯤꯡꯕ ꯍꯧꯒꯤꯕ ꯄꯥꯁ ꯍꯤꯁꯇ꯭ꯔꯤ ꯃꯌꯥꯝ ꯑꯃ ꯌꯥꯎꯕ ꯂꯥꯏꯔꯤꯛꯅꯤ ꯃꯁꯤ ꯌꯥꯔꯒꯗꯤ ꯑꯩꯈꯣꯏꯒꯤ ꯏꯔꯝꯗꯝꯁꯤꯗ ꯂꯩꯕꯤꯔꯤꯕ ꯃꯤꯄꯨꯝ ꯈꯨꯗꯤꯡꯃꯛꯅ ꯂꯥꯏꯔꯤꯛ ꯑꯃꯃꯝꯇꯪ ꯂꯧꯕꯤꯗꯨꯅ ꯄꯥꯕꯤꯔꯒ ꯑꯈꯣꯏꯒꯤ ꯑꯋꯥꯠ ꯑꯄꯥ ꯑꯣꯏꯔꯤꯕ ꯑꯩꯈꯣꯏ ꯍꯤꯁꯇ꯭ꯔꯤꯒꯤ ꯁꯔꯨꯛ ꯑꯁꯤ ꯈꯔ ꯈꯪꯃꯤꯟꯅꯕ ꯌꯥꯕ꯭ꯔꯥ ꯍꯥꯏꯕꯁꯤ ꯃꯌꯥꯝꯒꯤ ꯃꯐꯝꯗ ꯊꯝꯖꯔꯤ